ꯎꯝ ꯍꯜꯂꯣ ꯑꯣ ꯃꯥꯟꯅꯦ ꯃꯥꯟꯅꯦ ꯑꯥ ꯑꯥ ꯇꯦꯟꯊꯥꯒꯤ ꯐ꯭ꯔꯥꯝꯗꯨꯅꯤ ꯉꯥꯒꯤ ꯐ꯭ꯔꯥꯝ ꯑꯆꯧꯕꯗꯣ

ꯂꯣꯏꯅ ꯎꯝ

ꯑꯥ ꯑꯥ ꯑꯣ ꯑꯩ ꯂꯣꯏ ꯍꯥꯏꯖꯔꯒꯦ ꯄꯣꯔꯣꯝꯁꯤ ꯆꯥꯝꯃꯔꯤ ꯌꯣꯜꯂꯤ ꯑꯗꯣ ꯈꯔ ꯑꯗꯨꯝ ꯇꯥꯅꯤ ꯐ꯭ꯔꯥꯝꯗ ꯂꯥꯛꯑꯒꯗꯤ ꯑꯩꯈꯣꯏꯅ ꯕꯖꯥꯔꯗꯗꯤ ꯊꯥꯕꯗꯤ ꯑꯥ ꯈꯔ ꯑꯗꯨꯝ ꯌꯦꯡꯉ ꯊꯥꯏ ꯑꯗꯣ ꯕꯔꯥ ꯑꯃꯨꯛ ꯆꯠꯄꯅꯤꯅ ꯌꯨꯝ ꯐ꯭ꯔꯥꯝꯗ ꯂꯥꯛꯑꯒꯅ ꯆꯍꯨꯝꯗ ꯂꯧꯕ ꯌꯥꯅꯤ ꯑꯗꯒꯤ ꯑꯥ ꯅꯥꯄꯤ ꯆꯥꯕꯤꯗꯅ ꯑꯥ ꯐ꯭ꯔꯥꯝꯗ ꯂꯥꯛꯑꯒꯅ ꯕꯖꯥꯔꯗ ꯆꯍꯨꯝ ꯀꯨꯟ ꯌꯣꯟꯕꯅꯤ ꯑꯗꯨ ꯑꯩꯈꯣꯏ ꯁꯤꯗꯗꯤ ꯆꯅꯤꯒ ꯍꯨꯝꯗ꯭ꯔꯥꯅ ꯂꯧ ꯌꯥꯅꯤ ꯑꯗꯒꯤ ꯃꯨꯀꯥ ꯉꯥꯗꯨ ꯀꯤꯂꯣꯗ ꯑꯥ ꯆꯍꯨꯝ ꯌꯥꯡꯈꯩꯗ ꯐꯪꯒꯅꯤ ꯀꯤꯂꯣꯗ ꯑꯩꯈꯣꯏ ꯁꯤꯗꯩꯗ ꯐ꯭ꯔꯥꯝꯗ ꯃꯅꯥꯛꯇꯗꯤ ꯑꯗꯒꯤ ꯑꯥ ꯁꯤꯜꯕꯔ ꯀꯥꯞꯅ ꯆꯥꯝ ꯌꯥꯡꯈꯩ ꯀꯦ ꯖꯤꯗ ꯑꯆꯧꯕꯗ ꯀꯤꯂꯣ ꯑꯃ ꯍꯦꯟꯕꯗ ꯑꯗꯒꯤ ꯑꯥ ꯑꯇꯩ ꯑꯇꯩ ꯉꯥꯃꯨꯁꯤ ꯑꯗꯨꯝ ꯂꯩꯅꯤ ꯑꯗꯨꯝ ꯑꯥ ꯆꯥꯝꯃꯔꯤ ꯌꯣꯜꯂꯤ ꯉꯥꯃꯨꯅ ꯃꯥꯅ ꯉꯥꯃꯨꯖꯤꯅ ꯑꯗꯒꯤ ꯀꯔꯤ ꯀꯔꯤ ꯉꯥ ꯄꯥꯝꯃꯤ ꯑꯗꯨ ꯁꯔꯦꯡ ꯂꯧꯅꯤꯡꯉꯁꯨ ꯁꯔꯦꯡ ꯈꯔꯁꯨ ꯂꯩ ꯑꯗꯒꯤ ꯑꯩꯈꯣꯏꯁꯤ ꯁꯔꯦꯡꯗꯤ ꯀꯤꯂꯣꯗ ꯑꯥ ꯕꯖꯥꯔꯗꯗꯤ ꯑꯩꯈꯣꯏ ꯃꯩꯇꯩ ꯁꯔꯦꯡꯁꯤ ꯂꯤꯁꯤꯡ ꯑꯅꯤ ꯃꯌꯥ ꯌꯧꯕꯗꯤ ꯇꯥꯡꯕꯅꯤꯅ ꯑꯗꯨ ꯁꯤꯗꯗꯤ ꯂꯤꯁꯤꯡ ꯑꯃꯒ ꯑꯥ ꯆꯥꯇ꯭ꯔꯨꯛꯇ ꯑꯗꯨꯝ ꯎꯝ ꯐꯪꯒꯅꯤ ꯑꯗꯨꯁꯨ ꯑꯗꯨꯝ ꯁꯔꯦꯡꯗꯣ ꯃꯩꯇꯩ ꯁꯔꯦꯡꯗꯣ ꯐꯪꯉꯤ ꯑꯥ ꯍꯣꯔꯣꯕꯥꯏꯗꯤ ꯆꯥꯝꯃꯒ ꯑꯗꯨꯝ ꯑꯩꯈꯣꯏ ꯁꯤꯗ ꯂꯥꯛꯑꯗꯤ ꯍꯣꯡꯉꯤ ꯆꯥꯝ ꯀꯨꯟꯊ꯭ꯔꯥꯗ ꯑꯗꯨꯝ ꯄꯤ ꯌꯥꯔꯦ ꯕꯖꯥꯔꯗ ꯆꯥꯝꯃꯒ ꯍꯨꯝꯐꯨ ꯃꯔꯤꯐꯨ ꯐꯥꯎ ꯌꯣꯟꯕꯅꯤ ꯈꯔ ꯆꯥꯎꯕꯗ ꯑꯩꯈꯣꯏ ꯁꯤꯗ ꯂꯥꯛꯄꯗ ꯑꯗꯨꯝ ꯆꯥꯝꯃꯒ ꯀꯩꯅꯣꯗ ꯑꯗꯨꯝ ꯐꯪꯒꯅꯤ ꯆꯥꯝꯃꯒ ꯀꯨꯟꯊ꯭ꯔꯥꯗ ꯑꯗꯨꯝ ꯐ꯭ꯔꯥꯝꯗ ꯂꯥꯛꯑꯒ ꯆꯥꯝ ꯀꯨꯟꯊ꯭ꯔꯥꯗ ꯑꯗꯨ ꯕꯖꯥꯔꯗ ꯑꯩꯈꯣꯏꯅ ꯑꯃꯨꯛ ꯊꯥꯔꯤꯁꯤꯅ ꯆꯥꯝ ꯌꯥꯡꯈꯩ ꯆꯥꯝ ꯌꯥꯡꯈꯩ ꯊꯥꯕ ꯃꯣꯏꯅ ꯑꯃꯨꯛ ꯈꯔ ꯑꯃꯨꯛ ꯁꯦꯟꯗꯣꯡ ꯂꯧꯅꯕ꯭ꯔꯥ ꯃꯥꯏ ꯃꯥꯏꯒꯤ ꯀꯔꯕꯥꯔꯒꯤ ꯑꯗꯨ ꯑꯩꯈꯣꯏꯗꯅ ꯆꯥꯝ ꯀꯨꯟꯊ꯭ꯔꯥꯗ ꯑꯗꯨꯝ ꯐꯪꯒꯅꯤ ꯁꯤ ꯍꯣꯔꯣꯕꯥꯏ ꯇꯨꯡꯍꯟꯕꯤꯗꯣ ꯑꯗꯒꯤ ꯉꯥ ꯑꯌꯥꯝꯕꯅ ꯑꯗꯨꯝ ꯐ꯭ꯔꯥꯝꯗ ꯂꯣꯏ ꯃꯈꯟ ꯁꯨꯅ ꯑꯩꯈꯣꯏꯒꯤ ꯐ꯭ꯔꯥꯝꯁꯤ ꯂꯧ ꯄꯔꯤ ꯑꯗꯨ ꯂꯣꯏꯅ ꯐꯪꯅꯤ ꯃꯃꯟꯗꯤ ꯍꯧꯖꯤꯛ ꯍꯥꯏꯔꯤꯕ ꯁꯝꯆꯦꯠ ꯉꯥꯃꯨꯗꯨ ꯆꯥꯝꯃꯔꯤ ꯑꯗꯨꯗꯒꯤ ꯀꯩꯅꯣ ꯎꯀꯥꯕꯤ ꯍꯥꯏꯕ꯭ꯔꯤꯠꯇꯣ ꯑꯗꯨꯅ ꯆꯍꯨꯝ ꯌꯥꯡꯈꯩ ꯃꯥꯅ ꯈꯔ ꯑꯃꯨꯛ ꯈꯤꯇꯪ ꯇꯥꯏ ꯉꯥꯃꯨꯅ ꯈꯔ ꯇꯥꯡꯉꯤ ꯑꯗꯨ ꯂꯣꯏꯅ ꯐꯪꯒꯅꯤ ꯉꯥ ꯃꯈꯟ ꯂꯣꯏ ꯁꯨꯅ ꯂꯩꯔꯦ ꯂꯣꯏ ꯂꯥꯛꯄꯤꯔꯣ ꯑꯗꯨꯝ ꯌꯥꯅꯤ ꯑꯩꯈꯣꯏ ꯐ꯭ꯔꯥꯝꯁꯤ ꯄꯨꯈꯤ ꯂꯧ ꯄꯔꯤ ꯑꯍꯨꯝꯅꯤ ꯀꯣꯏꯁꯤꯜꯂ ꯇꯧꯕꯅꯤ ꯑꯗꯨꯅ ꯃꯊꯪ ꯃꯊꯪ ꯀꯥ ꯃꯈꯟ ꯃꯈꯟ ꯉꯥ ꯃꯆꯥ ꯑꯥ ꯑꯩꯈꯣꯏꯒꯤ ꯀꯔꯤꯒꯨꯝꯕ ꯃꯆꯥ ꯂꯧꯅꯤꯡꯉꯁꯨ ꯑꯆꯧꯕ ꯆꯥ ꯌꯥꯗꯕ ꯊꯥꯗꯅꯤꯡꯉꯁꯨ ꯂꯣꯏꯅ ꯐꯪꯒꯅꯤ ꯑꯩꯈꯣꯏ ꯁꯤꯗ ꯐꯪꯗꯕ ꯑꯃꯇ ꯌꯥꯎꯗꯦ ꯐ꯭ꯔꯥꯝ ꯆꯥꯎ ꯇꯧꯕꯅꯤ ꯇꯦꯟꯊꯥꯒꯤ ꯑꯩꯈꯣꯏ ꯆꯤꯡ ꯆꯤꯡ ꯃꯅꯥꯛꯀꯤ ꯑꯗꯨ ꯌꯧꯔꯝꯗꯥꯏꯗꯅꯤꯀꯣ ꯑꯩꯈꯣꯏ ꯐ꯭ꯔꯥꯝ ꯂꯩꯔꯤꯗꯣ ꯇꯦꯟꯊꯥꯒꯤ ꯆꯤꯡ ꯌꯧꯔꯝꯗꯥꯏ ꯈꯤꯇꯪꯗꯤ ꯋꯥꯠꯂꯤ ꯑꯗꯥꯏꯗ ꯑꯗꯨꯝ ꯎꯔꯅꯤ ꯑꯗꯨꯝ ꯍꯥꯏꯐꯦꯠ ꯁꯣꯔꯣꯛꯇꯒꯤ ꯆꯪꯉꯛꯄꯗ ꯍꯥꯏꯖꯤꯜꯂꯛꯄꯗ ꯑꯗꯨꯝ ꯐ꯭ꯔꯥꯝ ꯆꯥꯎꯅ ꯑꯥ ꯎꯔꯅꯤ ꯑꯥ ꯑꯗꯥꯏꯗꯒꯤ ꯁꯥꯏꯟ ꯕꯣꯠ ꯊꯦꯠꯄꯅꯤ ꯑꯩꯈꯣꯏꯒꯤꯗꯣ ꯎꯝ ꯎꯝ ꯊꯝꯖꯔꯦ ꯊꯝꯕꯤꯔꯣ